ꯁꯤ ꯁꯥꯎꯠꯀꯤ ꯁꯪꯒꯣꯝ ꯌꯣꯟꯕꯗꯨ ꯑꯣꯏꯗꯣꯏꯔꯣ ꯅꯈꯣꯏꯒꯤ ꯁꯪꯒꯣꯝꯒꯤ ꯀ꯭ꯋꯥꯂꯤꯇꯤꯁꯦ ꯈꯔ ꯐꯕ ꯋꯥꯠꯂꯦ ꯑꯗꯨ ꯑꯗꯨꯒꯤ ꯍꯥꯏꯔꯛꯏꯅꯦ ꯑꯩꯁꯦ ꯁꯪꯒꯣꯝꯗꯣ ꯏꯁꯤꯡ ꯌꯥꯝ ꯌꯥꯟꯕ ꯃꯥꯜꯂꯦ ꯑꯩꯈꯣꯏꯒꯤ ꯁꯪꯒꯣꯝ ꯂꯣꯟꯕꯒꯤ ꯐꯝꯃꯛꯄꯒꯤ ꯇꯥꯏꯞꯇ ꯇꯧꯗ꯭ꯔꯦ ꯏꯁꯤꯡ ꯂꯣꯟꯕꯗꯧꯅ ꯏꯁꯤꯡ ꯁꯧꯕꯒꯤ ꯃꯑꯣꯡꯗ ꯏꯁꯤꯡꯒꯤ ꯇꯥꯏꯞꯇ ꯇꯧꯔꯒ ꯂꯩꯔꯦꯕ ꯑꯇꯣꯞꯄꯒꯤ ꯅꯠꯇꯦ ꯅꯈꯣꯏꯒꯤ ꯄ꯭ꯔꯗꯛꯅꯦ ꯑꯗꯣ ꯑꯣ ꯃꯇꯨꯡꯗ ꯁꯣꯏꯗꯅꯕ ꯍꯣꯠꯅꯧ ꯑꯩꯈꯣꯏꯗꯤ ꯏꯁꯥ ꯐꯅꯕ ꯑꯩꯈꯣꯏꯗꯤ ꯅꯨꯡꯇꯤꯒꯤ ꯆꯥꯡ ꯅꯥꯏꯅ ꯅꯈꯣꯏꯒꯤꯁꯤꯅ ꯐꯕ ꯇꯥꯔꯒꯗꯤ ꯑꯩꯈꯣꯏꯅ ꯂꯧꯗꯣꯏꯅꯦꯅ ꯈꯟꯕꯅꯦ ꯑꯗꯨꯕꯨ ꯀ꯭ꯋꯥꯂꯤꯇꯤꯁꯤ ꯈꯔ ꯐꯕ ꯋꯥꯠꯂꯦ ꯃꯇꯨꯡꯗꯗꯤ ꯐꯅꯕ ꯍꯣꯠꯅꯕꯤꯌꯨ